ꯑꯩꯈꯣꯏꯒꯤ ꯈꯨꯜꯗ ꯀꯅꯥꯒꯨꯝꯕ ꯑꯃ ꯃꯈꯣꯡ ꯅꯠꯇ꯭ꯔꯒ ꯃꯈꯨꯠ ꯇꯦꯛꯂꯕꯗꯤ ꯑꯩꯈꯣꯏꯒꯤ ꯈꯨꯜ ꯑꯗꯨꯗ ꯂꯩꯔꯤꯕ ꯃꯥꯏꯕ ꯑꯗꯨꯗ ꯆꯠꯀꯅꯤ ꯃꯥꯏꯕ ꯑꯗꯨꯗ ꯑꯩꯈꯣꯏꯒꯤ ꯇꯦꯛꯂꯤꯕ ꯈꯣꯡ ꯅꯠꯇ꯭ꯔꯒ ꯈꯨꯠ ꯑꯗꯨꯕꯨ ꯌꯦꯡꯍꯟꯒꯅꯤ ꯃꯍꯥꯛꯅ ꯌꯦꯡꯍꯟꯕ ꯃꯇꯝꯗ ꯁꯦꯝꯕ ꯉꯝꯃꯒꯅ ꯁꯝꯕ ꯉꯝꯂꯒꯅ ꯑꯗꯨꯝ ꯐꯔꯅꯤ ꯀꯔꯤꯒꯨꯝꯕ ꯑꯃ ꯃꯥꯏꯕ ꯑꯗꯨꯅ ꯈꯣꯡ ꯅꯠꯇ꯭ꯔꯒ ꯈꯨꯠ ꯇꯦꯛꯂꯤꯕ ꯑꯗꯨ ꯁꯦꯝꯕ ꯁꯝꯕ ꯉꯝꯂꯣꯏ ꯍꯥꯏꯔꯒꯗꯤ ꯑꯩꯈꯣꯏꯅ ꯃꯅꯥꯛ ꯅꯛꯄ ꯍꯣꯁꯄꯤꯇꯥꯜ ꯅꯠꯇ꯭ꯔꯒ ꯍꯣꯁꯄꯤꯇꯥꯜꯗ ꯄꯨꯒꯅꯤ ꯄꯨꯔꯕ ꯃꯇꯨꯡꯗ ꯍꯣꯁꯄꯤꯇꯥꯜ ꯑꯗꯨꯅ ꯉꯝꯂꯣꯏ ꯑꯗꯨꯒ ꯃꯐꯝ ꯑꯃꯗ ꯅꯠꯇ꯭ꯔꯒ ꯃꯐꯝ ꯑꯃꯗ ꯉꯝꯒꯗꯕ ꯑꯃꯗ ꯊꯥꯔꯛꯂꯥꯒ ꯃꯐꯝ ꯑꯗꯨꯗ ꯆꯠꯂꯒ ꯑꯩꯈꯣꯏꯒꯤ ꯈꯣꯡ ꯅꯇ꯭ꯔꯒ ꯈꯨꯠ ꯇꯦꯛꯂꯤꯕ ꯑꯗꯣ ꯁꯝꯒꯅꯤ ꯁꯦꯝꯒꯅꯤ